ꯁꯤꯕꯨ ꯁꯪꯒꯣꯝ ꯌꯣꯟꯕ ꯁꯪꯒꯣꯝ ꯒꯣꯂꯥꯔꯣ ꯑꯣ ꯑꯗꯣ ꯁꯪꯒꯣꯝ ꯈꯤꯇ ꯂꯧꯖꯕ ꯌꯥꯒꯗ꯭ꯔꯣ ꯑꯩ ꯀꯋꯥ ꯂꯤꯂꯥꯟꯗꯣ ꯂꯝꯄꯥꯛꯇꯅꯦ ꯑꯗꯣ ꯁꯪꯒꯣꯝꯗꯣ ꯁꯪꯒꯣꯝꯗꯣ ꯂꯤꯇꯔ ꯀꯨꯟ ꯃꯨꯛꯇ ꯂꯧꯖꯒꯦ ꯌꯥꯒꯗ꯭ꯔꯣ ꯂꯤꯇꯔ ꯀꯨꯟ

ꯑꯥ ꯂꯤꯇꯔ ꯀꯨꯟ ꯈꯨꯟꯖꯥꯝꯕꯝꯅꯦ ꯗꯦꯚꯤ ꯁ꯭ꯀꯨꯜ ꯃꯌꯥꯗꯨꯗ ꯊꯤꯟꯕꯤꯔꯛꯑꯣ ꯃꯤꯡꯗꯤ ꯀꯨꯃꯨꯗꯤꯅꯤ ꯀꯧꯋꯦ ꯁꯣꯝꯒꯤꯁꯤꯅ ꯀꯔꯥꯏꯋꯥꯏꯗꯅꯣ ꯈꯨꯟꯖꯥꯝꯕꯝꯅꯦ ꯈꯨꯟꯖꯥꯃꯌꯨꯝ

ꯑꯥ ꯑꯗꯣ ꯁꯪꯒꯣꯝꯗꯣ ꯍꯌꯦꯡꯒꯤ ꯈꯔ ꯊꯤꯟꯕꯤꯔꯛꯄ ꯌꯥꯒꯗ꯭ꯔꯣ ꯑꯣ ꯑꯪ ꯄꯨꯡ ꯇꯔꯥꯒꯤ ꯑꯗꯥꯏꯗ ꯊꯤꯟꯕꯤꯔꯛꯑꯣ ꯍꯣꯏ ꯍꯣꯏ ꯍꯣꯏ ꯑꯪ ꯑꯪ ꯐꯔꯦ ꯑꯪ ꯑꯪ ꯁꯤꯗ ꯊꯝꯃꯁꯤꯀꯣ ꯍꯣꯏ ꯊꯝꯃꯣ ꯊꯝꯃꯣ